ꯑꯁꯤꯕꯨ ꯑꯃꯥꯖꯣꯟꯒꯤ ꯋꯦꯕ ꯁꯥꯏꯠꯇꯨ ꯑꯣꯏꯕꯤꯔꯕ꯭ꯔꯥ ꯑꯩꯅ ꯍꯟꯗꯛꯇ ꯆꯥꯅ ꯊꯛꯅꯕ ꯈꯔ ꯑꯣꯗꯔ ꯇꯧꯕꯅꯦ ꯑꯗꯨ ꯑꯩꯁꯤ ꯂꯧꯕꯁꯤ ꯐꯔꯛ ꯇꯥꯗꯣꯔꯤ ꯑꯗꯨꯅ ꯑꯩ ꯀꯦꯟꯁꯦꯜ ꯇꯧꯕ ꯌꯥꯒꯗ꯭ꯔꯥ